ꯂꯣꯛ ꯗꯥꯎꯟ ꯃꯅꯨꯡꯗ ꯑꯩꯅ ꯊꯣꯡꯅꯕ ꯍꯣꯠꯅꯈꯤꯕ ꯄꯣꯠꯂꯝꯁꯤꯡ ꯍꯥꯏꯔꯒꯗꯤ ꯑꯩꯒꯤ ꯍꯤꯡꯒꯣꯜꯗ ꯐꯪꯕ ꯃꯅꯥ ꯃꯁꯤꯡ ꯑꯃꯁꯨꯡ ꯗꯨꯀꯥꯟꯗ ꯌꯣꯟꯕ ꯍꯋꯥꯏ ꯍꯋꯥꯏ ꯃꯪꯒꯜ ꯍꯋꯥꯏ ꯀꯥꯡꯇꯛ ꯁꯤꯒꯨꯝꯕ ꯄꯣꯠꯂꯝꯁꯤꯡꯁꯦ ꯊꯣꯡꯅꯕ ꯍꯣꯠꯅꯈꯤ